ꯑꯍꯥꯟꯕꯗ ꯑꯩꯠ ꯍꯟꯗ꯭ꯔꯦꯠ ꯑꯩꯠꯇꯤ ꯑꯅꯤꯁꯨꯕꯗ ꯐꯥꯏꯚ ꯍꯟꯗ꯭ꯔꯦꯠ ꯐꯣꯔꯇꯤ ꯑꯍꯨꯝ ꯁꯨꯕꯗ ꯁꯤꯛꯁ ꯍꯟꯗ꯭ꯔꯦꯠ ꯐꯤꯐꯇꯤ ꯃꯔꯤ ꯁꯨꯕꯗ ꯑꯩꯠ ꯍꯟꯗ꯭ꯔꯦꯠ ꯑꯩꯠꯇꯤ ꯃꯉꯥ ꯁꯨꯕꯗ ꯅꯥꯏꯟ ꯍꯟꯗ꯭ꯔꯦꯠ ꯁꯤꯛꯁꯇꯤ